ꯍꯣꯏ ꯑꯩꯒꯤ ꯃꯥꯏ ꯄꯥꯛꯄ ꯈ꯭ꯋꯥꯏꯗꯒꯤ ꯃꯥꯏ ꯄꯥꯛꯄ ꯆꯥꯎꯊꯣꯛꯆꯅꯤꯡꯉꯥꯏ ꯑꯣꯏꯕ ꯊꯧꯗꯣꯛ ꯍꯥꯏꯕ ꯇꯥꯔꯒꯗꯤ ꯑꯩꯅ ꯑꯦꯟꯇ꯭ꯔꯥꯟꯁ ꯑꯃ ꯌꯥꯎꯔꯨꯏ ꯃꯗꯨꯗ ꯃꯥꯔꯛ ꯋꯥꯡꯅ ꯐꯪꯂꯛꯈꯤ ꯃꯗꯨꯅ ꯑꯩꯒꯤ ꯈ꯭ꯋꯥꯏꯗꯒꯤ ꯃꯥꯏ ꯄꯥꯛꯄ ꯍꯥꯏꯕꯗꯨ ꯑꯣꯏꯈꯤ